ꯊꯧꯕꯥꯜ ꯖꯤꯂꯥꯒꯤ ꯑꯣꯏꯅ ꯑꯩꯈꯣꯏꯒꯤ ꯋꯥꯡꯕꯜ ꯂꯝꯕꯤꯁꯤꯗ ꯍꯥꯏꯇꯥꯔꯦ ꯋꯥꯡꯕꯜ ꯂꯝꯕꯤꯁꯤꯒꯤ ꯑꯣꯏꯅꯗꯤ ꯃꯌꯥꯝꯅ ꯑꯗꯨꯝ ꯄꯟꯅꯕ ꯍꯥꯏꯕ ꯈꯔ ꯑꯗꯨꯝ ꯂꯩ ꯃꯌꯥꯝꯅ ꯄꯟꯅꯕ ꯂꯩꯕꯁꯦ ꯑꯩ ꯏꯁꯥꯃꯛꯇꯁꯨ ꯊꯦꯡꯅꯕ ꯌꯥꯎꯈ꯭ꯔꯦ ꯅꯣꯡꯃ ꯃꯌꯥꯝꯅ ꯄꯟꯅꯕ ꯑꯩꯈꯣꯏꯒꯤ ꯑꯁꯤꯗ ꯋꯥꯡꯕꯟ ꯁꯋꯥꯏꯕꯤ ꯍꯥꯏꯅ ꯑꯃ ꯂꯩꯌꯦꯅ ꯍꯥꯏ ꯑꯍꯜ ꯂꯃꯟꯁꯤꯡꯅ ꯍꯥꯟꯅꯗꯒꯤ ꯑꯗꯨꯝ ꯑꯗꯨꯕꯨ ꯊꯦꯡꯅꯈ꯭ꯔꯗꯤ ꯑꯗꯨꯝ ꯃꯤꯗꯣ ꯑꯗꯨꯝ ꯃꯔꯝ ꯆꯥꯗꯦ ꯍꯥꯏꯅꯩ ꯃꯣꯏ ꯑꯗꯨꯝ ꯑꯗꯨ ꯑꯩꯈꯣꯏꯁꯨ ꯀꯤ ꯑꯗꯨꯝ ꯀꯤꯕꯗꯤ ꯑꯗꯣ ꯅꯣꯡꯃ ꯑꯩ ꯏꯁꯥꯃꯛꯇꯁꯨ ꯑꯩꯗ ꯑꯩꯅ ꯅꯣꯡꯃ ꯈꯥꯡꯉꯕꯣꯛꯇ ꯏꯁꯩ ꯌꯦꯡꯕ ꯆꯠꯂꯨꯔꯒ ꯍꯜꯂꯛꯀꯥꯟꯗ ꯁꯣꯝꯗ ꯋꯥꯡꯕꯜ ꯂꯣꯝꯗ ꯂꯥꯛꯑꯀꯥꯟꯗ ꯑꯩꯈꯣꯏ ꯃꯤ ꯌꯥꯝꯅ ꯌꯥꯝꯒꯤ ꯃꯤ ꯌꯥꯝꯕꯗꯨꯒꯤ ꯃꯇꯨꯡ ꯏꯟꯅ ꯑꯩꯈꯣꯏꯗꯁꯨ ꯐꯪꯕ ꯉꯝꯈꯤꯗꯦ ꯍꯥꯏꯇꯥꯔꯦ ꯑꯗꯣ ꯃꯤ ꯌꯥꯝ ꯌꯥꯝꯃꯒ ꯂꯥꯛꯄꯗ ꯅꯣꯡꯃ ꯑꯗꯨꯒꯤꯗ ꯍꯧꯖꯤꯛꯀꯤ ꯋꯥꯡꯕꯟ ꯁꯋꯥꯏꯕꯤꯁꯦ ꯑꯣꯏꯗꯧ ꯃꯥꯜꯂꯦꯕ ꯑꯗꯣ ꯗꯥꯏꯔꯦꯛꯃꯛꯇꯤ ꯑꯩꯁꯨ ꯈꯪꯕ ꯉꯝꯗꯦ ꯑꯗꯣ ꯑꯣꯏꯗꯧ ꯃꯥꯜꯂꯦ ꯃꯥꯁꯦ ꯑꯩꯈꯣꯏ ꯃꯌꯥꯝ ꯃꯔꯛꯇꯨꯗ ꯑꯩꯈꯣꯏ ꯃꯌꯥꯝ ꯂꯩꯕꯗ ꯑꯍꯤꯡ ꯌꯥꯝ ꯊꯦꯡꯉꯦ ꯑꯗꯨꯒ ꯊꯦꯡꯕꯗꯨꯒꯤ ꯃꯇꯨꯡ ꯏꯟꯅ ꯃꯥ ꯁꯥꯏꯀꯜ ꯑꯃꯈꯛ ꯁꯥꯏꯀꯜ ꯍꯥꯟꯅꯒꯤ ꯑꯍꯜꯒꯤ ꯑꯔꯤꯕ ꯑꯃ ꯊꯧꯔꯒ ꯃꯁꯥꯗꯣ ꯃꯨꯁꯨꯛ ꯃꯨꯏꯌꯦ ꯑꯩꯈꯣꯏꯅ ꯎꯕ ꯉꯝꯗꯦ ꯃꯥꯁꯦ ꯑꯗ ꯑꯩꯈꯣꯏ ꯃꯥꯡ ꯊꯥꯔꯒ ꯒꯥꯔꯤ ꯁꯥꯏꯀꯜꯁꯦ ꯊꯧꯒꯠꯂꯒ ꯆꯠꯈ꯭ꯔꯒ ꯑꯃꯨꯛꯀ ꯑꯩꯈꯣꯏꯒꯤꯗꯩ ꯈꯤꯇꯪ ꯍꯦꯜꯂꯒ ꯃꯥ ꯑꯃꯨꯛ ꯍꯟꯊꯔꯒ ꯂꯥꯛꯄꯅꯦ ꯑꯗ ꯑꯩꯈꯣꯏꯅ ꯑꯣ ꯁꯤꯗꯤ ꯁꯣꯏꯗ꯭ꯔꯦꯅ ꯑꯩꯈꯣꯏ ꯑꯗꯨꯝ ꯃꯌꯥꯝꯗꯣ ꯍꯥꯏꯅꯔꯒ ꯂꯩ ꯃꯌꯥꯝꯗꯣ ꯍꯥꯏꯅꯔꯒ ꯂꯩꯕꯗꯨꯅ ꯑꯗꯨꯝ ꯑꯣꯏꯒꯗꯧꯁꯨ ꯃꯥꯜꯂꯦ ꯑꯗꯨꯒ ꯑꯁꯤꯒꯤ ꯃꯐꯝ ꯑꯁꯤ ꯌꯥꯝꯅ ꯍꯥꯏꯅꯕ ꯑꯃ ꯂꯩ ꯑꯍꯜ ꯂꯃꯟꯁꯤꯡꯅ ꯍꯥꯟꯅꯒꯤ ꯋꯥꯔꯤ ꯑꯣꯏꯅ ꯑꯗꯨꯝ ꯂꯤꯅꯩ ꯑꯩꯈꯣꯏ